ꯐꯠꯇꯕ ꯕꯟ ꯕ꯭ꯂꯣꯀꯦꯠ ꯇꯣꯏꯕ ꯑꯁꯤꯒꯨꯝꯕ ꯀꯌꯥꯁꯤꯅ ꯃꯔꯝ ꯑꯣꯏꯔꯀꯥꯟꯗ ꯑꯣꯖꯥꯁꯤꯡꯒꯤ ꯆꯠꯊꯣꯛ ꯆꯠꯁꯤꯟꯗ ꯈꯨꯗꯣꯡꯆꯥꯗꯕ ꯌꯥꯝꯅ ꯂꯩ ꯃꯍꯩꯔꯣꯏꯁꯤꯡꯅ ꯃꯈꯥ ꯇꯥꯅ ꯇꯝꯊꯅꯕꯒꯤꯗꯃꯛ ꯑꯇꯣꯞꯄ ꯀꯣꯂꯦꯖ ꯑꯃꯗ ꯁꯦꯡꯅ ꯆꯠꯄ ꯃꯊꯧ ꯇꯥꯏ ꯃꯔꯝꯗꯤ ꯀꯣꯂꯦꯖ ꯑꯁꯤꯗ ꯑꯩꯈꯣꯏꯅ ꯐꯪꯅꯤꯡꯕ ꯇꯧꯅꯤꯡꯕ ꯈꯨꯗꯤꯡꯃꯛ ꯇꯧꯕ ꯐꯪꯗꯦ ꯑꯗꯨꯅ ꯑꯩꯈꯣꯏꯅ ꯃꯅꯤꯄꯨꯔꯗ ꯈꯔꯁꯨ ꯃꯃꯤꯡ ꯆꯠꯄ ꯍꯥꯏꯔꯒꯗꯤ ꯗꯤꯑꯦꯝ ꯀꯣꯂꯦꯖ ꯄꯟꯕ ꯌꯥꯏ ꯗꯤꯑꯦꯝ ꯀꯣꯂꯦꯖꯇꯗꯤ ꯃꯈꯣꯏꯒꯤ ꯀꯣꯀꯥꯔꯤꯀꯨꯂꯔ ꯑꯦꯛꯇꯤꯚꯤꯇꯤꯁꯁꯤꯡ ꯐꯖꯅ ꯄꯤ ꯑꯗꯨꯒ ꯑꯩꯅ ꯇꯝꯅꯤꯡꯂꯤꯕ ꯀꯣꯔꯁ ꯈꯨꯗꯤꯡꯃꯛ ꯈꯟꯕ ꯌꯥꯏ ꯃꯁꯤꯗꯒꯤꯁꯨ ꯍꯦꯟꯅ ꯆꯥꯎꯈꯠꯄ ꯑꯃꯗ ꯑꯃꯨꯛ ꯆꯠꯀꯦ ꯃꯅꯤꯄꯨꯔꯒꯤ ꯃꯐꯝ ꯑꯃꯗ ꯆꯠꯀꯦ ꯍꯥꯏꯔꯒꯁꯨ ꯌꯥꯏ ꯃꯅꯤꯄꯨꯔ ꯌꯨꯅꯤꯚꯔꯁꯤꯇꯤꯗ ꯂꯩꯔꯤꯕ ꯂꯩꯔꯤꯕ ꯍꯥꯏꯔꯤꯕ ꯃꯌꯥꯝꯁꯦ ꯃꯁꯤꯗ ꯑꯩꯈꯣꯏ ꯐꯪꯒꯅꯦꯕ ꯑꯗꯨꯅ ꯇꯝꯂꯤꯕ ꯃꯌꯥꯝꯗꯣ ꯃꯗꯨꯗꯨꯗꯤ ꯑꯩꯉꯣꯟꯗ ꯑꯦꯛꯄꯔꯤꯌꯦꯟꯁ ꯑꯃ ꯂꯥꯛꯑꯅꯤ ꯑꯩꯅ ꯇꯝꯅꯤꯡꯕ ꯀꯣꯔꯁ ꯈꯨꯗꯝ ꯑꯣꯏꯅ ꯖꯄꯥꯅꯤꯁ ꯀꯣꯔꯤꯌꯟ ꯁꯨꯒꯨꯝꯕ ꯃꯌꯥꯝ ꯑꯃꯁꯦ ꯂꯩꯔꯅꯤ ꯃꯥꯁ ꯀꯃꯨꯅꯤꯀꯦꯁꯟꯁꯦ ꯃꯔꯨꯑꯣꯏꯅ ꯍꯧꯖꯤꯛ ꯃꯌꯥꯝꯅ ꯂꯧꯅꯔꯦ ꯑꯗꯨꯅ ꯃꯥꯁ ꯀꯃꯨꯅꯤꯀꯦꯁꯟꯗꯁꯨ ꯇꯝꯕ ꯌꯥꯏ ꯑꯗꯨꯒ ꯑꯩꯅ ꯍꯥꯏꯌꯔ ꯏꯗꯨꯀꯦꯁꯟ ꯆꯠꯅꯕꯒꯤꯗꯃꯛꯇ ꯃꯈꯥ ꯇꯥꯅ ꯂꯥꯏꯔꯤꯛ ꯇꯝꯊꯒꯦ ꯍꯥꯏꯔꯒꯁꯨ ꯂꯦꯡꯗꯅ ꯀꯣꯂꯦꯖ ꯑꯁꯤꯗ ꯂꯩꯔꯒ ꯑꯩꯈꯣꯏ ꯇꯝꯕ ꯌꯥꯒꯅꯤ ꯒ꯭ꯔꯦꯖ꯭ꯋꯦꯁꯟ ꯂꯣꯏꯔꯦ ꯃꯥꯁꯇꯔ ꯇꯧꯔꯅꯤ ꯃꯥꯁꯇꯔ ꯂꯣꯏꯔꯒ ꯑꯃꯨꯛ ꯔꯤꯁꯔꯁ ꯇꯧꯕ ꯌꯥꯏ ꯔꯤꯁꯔꯁ ꯂꯣꯏꯔꯒꯁꯨ ꯑꯃꯨꯛꯀ ꯑꯩꯈꯣꯏꯅ ꯄꯣꯁ ꯗꯣꯛ ꯇꯧꯕ ꯌꯥꯏ ꯍꯥꯏꯔꯤꯕꯁꯤꯡ ꯑꯁꯦ ꯃꯁꯤ ꯇꯧꯕꯗꯁꯨ ꯃꯈꯣꯏꯅ ꯑꯩꯈꯣꯏꯗ ꯐꯦꯂꯣꯁꯤꯞꯀꯨꯝꯕ ꯏꯁꯀꯣꯂꯥꯔꯁꯤꯞꯀꯨꯝꯕꯁꯨ ꯌꯥꯝ ꯐꯖꯅ ꯄꯤꯕꯤ ꯑꯣꯖꯥꯁꯤꯡꯁꯨ ꯅꯨꯡꯇꯤ ꯅꯨꯃꯤꯠ ꯈꯨꯗꯤꯡꯒꯤ ꯑꯦꯇꯦꯟ ꯇꯧꯔꯩ ꯑꯣꯖꯥꯒ ꯁꯥꯇ꯭ꯔꯒ ꯏꯟꯇ꯭ꯔꯦꯛꯁꯟ ꯐꯖꯅ ꯇꯧꯕ ꯉꯝꯃꯤ ꯑꯣꯖꯥ ꯃꯁꯤꯡ ꯌꯥꯝꯅ ꯂꯩ ꯌꯨꯅꯤꯚꯔꯁꯤꯇꯤꯒꯨꯝꯕ ꯁꯨꯒꯨꯝꯕ ꯀꯣꯂꯦꯖ ꯆꯥꯎꯈꯠꯄ ꯁꯤꯒꯨꯝꯕꯁꯤꯗꯗꯤ ꯑꯗꯨꯅ ꯑꯩꯈꯣꯏꯅ ꯃꯈꯥ ꯇꯥꯅ ꯂꯥꯏꯔꯤꯛ ꯇꯝꯊꯒꯦ ꯍꯥꯏꯔꯕꯗꯤ ꯃꯁꯤꯒꯨꯝꯕ ꯆꯥꯎꯈꯠꯄ ꯂꯝꯕꯤ ꯊꯣꯡ ꯐꯕ ꯑꯃꯗ ꯆꯟꯕ ꯃꯊꯧ ꯇꯥꯏ